ꯈꯨꯡꯒꯪꯒꯤ ꯐꯨꯔꯨꯞꯁꯤꯡꯗ ꯃꯁꯥꯅꯁꯤꯡ ꯁꯥꯟꯅꯕꯒꯤ ꯈꯨꯠꯊꯥꯡꯗ ꯃꯤꯁꯤꯡꯅ ꯀꯔꯤ ꯍꯩꯁꯤꯡꯕꯁꯤ ꯁꯤꯡꯒꯠꯄ ꯌꯥꯕꯒꯦ ꯋꯥꯠ ꯁ꯭ꯀꯤꯜ ꯀꯦꯟ ꯏꯟꯗꯤꯕꯤꯖ꯭ꯋꯦꯜ ꯗꯦꯚꯂꯞ ꯊ꯭ꯔꯨ ꯄ꯭ꯂꯦꯌꯤꯡ ꯒꯦꯝꯁ ꯏꯟ ꯔꯨꯔꯦꯜ ꯀꯣꯃ꯭ꯌꯨꯅꯤꯇꯤꯁ ꯑꯩꯈꯣꯏꯁꯦ ꯃꯅꯤꯄꯨꯔꯗꯗꯤ ꯌꯥꯝꯅ ꯀꯌꯥ ꯒꯦꯝ ꯁꯥꯟꯟꯕꯗꯗꯤ ꯂꯩꯇꯦ ꯑꯗꯨꯕꯨ ꯑꯩꯈꯣꯏꯅ ꯁ꯭ꯀꯨꯜ ꯑꯦꯛꯇꯤꯚꯤꯇꯤꯁ ꯑꯣꯏꯅ ꯃꯔꯛ ꯃꯔꯛꯇ ꯁ꯭ꯀꯨꯜꯗꯒꯤ ꯒꯦꯝ ꯁꯥꯟꯅꯕꯁꯦ ꯂꯤꯗꯔꯁꯤꯞ ꯄ꯭ꯔꯣꯕ꯭ꯂꯦꯝ ꯁꯣꯜꯚꯤꯡ ꯁꯣꯁꯤꯌꯦꯜ ꯁ꯭ꯀꯤꯜ ꯑꯦꯠ ꯁꯦꯇꯔꯥ ꯁꯤꯒꯨꯝꯕ ꯁꯥꯟꯅꯩ ꯁꯤꯒꯨꯝꯕ ꯒꯦꯝꯁꯦ ꯀꯦꯇꯦꯒꯣꯔꯤ ꯑꯣꯏꯅ ꯑꯣꯄꯦꯟ ꯑꯣꯏꯅ ꯑꯣꯔꯒꯅꯥꯏꯖ ꯇꯧꯕꯤꯌꯦ ꯃꯔꯛ ꯃꯔꯛꯇ ꯁ꯭ꯀꯨꯜꯗꯁꯨ ꯑꯩꯈꯣꯏ ꯐꯤꯖꯤꯀꯦꯜꯒꯤ ꯅꯠꯇ꯭ꯔꯒ ꯏꯟꯗꯤꯚꯤꯖ꯭ꯋꯦꯜꯒꯤ ꯑꯃꯁꯨꯡ ꯃꯦꯟꯇꯦꯜ ꯋꯦꯜꯕꯤꯌꯤꯡꯒꯤꯗꯃꯛ ꯒꯦꯝ ꯁꯤꯒꯨꯝꯕ ꯁꯥꯟꯅꯩ ꯒꯦꯝ ꯁꯤꯒꯨꯝꯕ ꯁꯥꯟꯅꯕꯁꯦ ꯑꯈꯣꯏ ꯃꯁꯥꯕꯨ ꯏꯁꯄꯣꯔꯠꯇꯁꯨ ꯀꯣꯝꯄꯤꯇꯤꯁꯟꯗꯁꯨ ꯏꯁꯇꯦꯠ ꯂꯦꯕꯦꯜꯗꯁꯨ ꯄ꯭ꯔꯄꯣꯠ ꯇꯧꯕꯤꯌꯦ